ꯑꯥ ꯍꯂꯣ ꯑꯪ ꯇꯥꯏ ꯍꯥꯏꯕꯤꯌꯨ

ꯑꯣ ꯀꯔꯤ ꯑꯣꯏꯅ ꯉꯝꯗꯕꯅꯣ

ꯑꯣ ꯃꯤꯅꯤꯠ ꯇꯔꯥ ꯀꯨꯟꯃꯨꯛ ꯂꯩꯔꯒ ꯂꯥꯛꯄ ꯌꯥꯒꯗ꯭ꯔꯣ ꯑꯩꯁꯦ ꯁꯣꯝꯗ ꯊꯕꯛ ꯃꯆꯥ ꯑꯃ ꯇꯧꯔꯤ ꯁꯤ ꯂꯣꯏꯁꯜꯂꯒ ꯑꯗꯨꯝ ꯂꯥꯛꯆꯔꯒꯦ ꯍꯣ ꯍꯣꯏ ꯌꯥꯝ ꯅꯨꯡꯉꯥꯏꯖꯔꯦ ꯑꯩ ꯌꯥꯝ ꯊꯨꯅ ꯂꯥꯛꯅꯕ ꯇꯧꯔꯒꯦ